ꯑꯧ ꯃꯥꯅꯦ ꯑꯥ ꯌꯥꯅꯤ ꯍꯪꯕꯤꯎ ꯍꯧꯖꯤꯛꯁꯦ ꯁꯥꯁꯦ ꯑꯗꯨꯝ ꯑꯌꯥꯝꯕꯅ ꯂꯣꯏꯅꯃꯛ ꯂꯩ ꯑꯗꯨꯝ ꯎꯆꯦꯛ ꯃꯈꯟ ꯃꯈꯟ ꯁꯨꯅꯕ ꯑꯗꯨꯝ ꯂꯩ ꯑꯗꯒꯤꯗꯤ ꯀꯩ ꯅꯣꯡꯁꯥ ꯑꯗꯒꯤꯗꯤ ꯖꯤꯔꯥꯞ ꯖꯦꯕ꯭ꯔꯥ ꯑꯗꯨꯝ ꯁꯨꯝꯕ ꯍꯥꯏꯗꯤ ꯑꯗꯨꯝ ꯂꯣꯏ ꯁꯨꯅꯕ ꯂꯩ ꯑꯌꯥꯝꯕꯅ

ꯑꯧ ꯂꯩ ꯑꯗꯨꯝ ꯂꯩꯒꯅꯤ ꯑꯧ ꯂꯩꯌꯦ ꯑꯧ ꯒꯥꯔꯤꯒꯤ ꯐꯦꯁꯤꯂꯤꯇꯤꯁꯨ ꯂꯩꯌꯦꯕꯀꯣ ꯑꯥ ꯒꯥꯔꯤ ꯇꯣꯡꯂꯒ ꯑꯗꯨꯝ ꯆꯠꯂꯁꯨ ꯌꯥꯔꯅꯤ ꯑꯗꯨꯒ ꯈꯣꯡꯅ ꯆꯠꯂꯁꯨ ꯌꯥꯅꯤ ꯒꯥꯔꯤ ꯇꯣꯡꯂꯒꯅ ꯌꯥꯝ ꯅꯛꯁꯟꯅ ꯎꯕꯗꯤ ꯐꯪꯗ꯭ꯔꯦ ꯍꯥꯏꯗꯤ ꯁꯣꯔꯣꯛꯇꯨꯗ ꯉꯥꯏꯍꯥꯛ ꯉꯥꯏꯍꯥꯛ ꯃꯥꯒꯤ ꯃꯐꯝ ꯃꯐꯝꯗꯨꯗ ꯈꯥꯝꯃ ꯈꯥꯝꯃꯒ ꯌꯦꯡꯕꯅꯤꯅꯀꯣ ꯑꯗꯨꯒ ꯈꯣꯡꯅ ꯆꯠꯂꯒꯅ ꯑꯗꯨꯝ ꯍꯣꯏ ꯁꯥꯁꯤꯡꯗꯣ ꯅꯛꯁꯟꯅ ꯅꯛꯁꯟꯅ ꯎꯕꯗꯤ ꯑꯧ ꯑꯗꯨꯅ ꯑꯗꯨꯗꯤ ꯐꯪꯂꯒꯅꯤ

ꯑꯧ ꯂꯩꯌꯦ ꯑꯗꯨꯗꯤ ꯃꯃꯩꯒꯨꯝꯕ ꯄꯥꯏꯕ ꯈꯣꯠꯄꯗꯤ ꯌꯥꯔꯔꯣꯏ ꯑꯗꯨꯗꯤ ꯍꯥꯏꯗꯤ ꯂꯥꯞꯅ ꯂꯥꯞꯅ ꯌꯦꯡꯒꯗꯕꯅꯤꯅ ꯃꯣꯏꯗꯤ ꯌꯥꯝꯅ ꯈꯨꯗꯣꯡ ꯊꯤꯕ ꯁꯥꯅꯤꯅꯀꯣ ꯑꯉꯥꯡꯅ ꯄꯥꯏꯔ ꯈꯣꯠꯂꯒ ꯌꯦꯡꯕꯗꯨꯃꯛꯇꯤ ꯐꯔꯛ ꯇꯥꯅꯤ ꯃꯤꯎꯖꯤꯌꯝ ꯅꯠꯇꯕꯅꯤꯅ ꯑꯁꯦꯡꯕ ꯉꯥꯛꯇꯅꯤꯅꯀꯣ ꯑꯧ ꯃꯌꯥꯡꯒꯨꯝꯕ ꯁꯦꯡꯕꯤꯅꯕ ꯈꯣꯠꯄꯤꯅꯕ ꯃꯤꯗꯤ ꯊꯣꯏꯅ ꯊꯝꯗꯦ ꯑꯗꯨꯝ ꯍꯣꯏ ꯄꯤꯖ ꯄꯤꯊꯛ ꯇꯧꯅꯅꯕ ꯈꯣꯠꯅꯕꯒꯤ ꯊꯝꯃꯦ ꯑꯗꯣ ꯃꯌꯥ ꯅꯨꯡꯌꯥ ꯁꯦꯡꯕꯗꯨꯗꯤ ꯁꯥꯅꯤꯅ ꯀꯩꯁꯨ ꯗꯔꯀꯥꯔ ꯑꯣꯏꯗꯕꯅꯤꯅ ꯑꯗꯨꯒꯤꯗꯤ ꯊꯝꯗ꯭ꯔꯦ ꯑꯧ ꯑꯧ ꯁꯥ ꯉꯥ ꯑꯗꯨꯝ ꯄꯤꯖꯔꯤꯅꯤ ꯃꯤ ꯃꯥꯟꯕ ꯁꯥ ꯍꯥꯏꯁꯦ ꯑꯥ ꯌꯦꯡꯕ ꯂꯥꯛꯄꯁꯦ ꯑꯗꯨꯝ ꯑꯩꯈꯣꯏ ꯑꯗꯨꯝ ꯑꯦꯅꯤ ꯇꯥꯏꯝ ꯑꯗꯨꯝ ꯌꯥꯔꯦ ꯑꯗꯨꯒ ꯁꯨꯇꯤꯁꯦ ꯑꯩꯈꯣꯏ ꯃꯟꯗꯦꯗ ꯑꯣꯏꯌꯦꯕ ꯁꯨꯇꯤꯁꯤꯅꯀꯣ ꯑꯗꯨ ꯅꯠꯇꯕ ꯑꯇꯣꯞꯄ ꯅꯨꯃꯤꯠꯁꯤꯡꯗꯤ ꯑꯗꯨꯝ ꯑꯌꯨꯛꯇꯒꯤ ꯑꯗꯨꯝ ꯑꯌꯨꯛꯀꯤ ꯄꯨꯡ ꯇꯔꯥꯗꯒꯤ ꯑꯗꯨꯝ ꯅꯨꯡꯗꯥꯡ ꯋꯥꯏꯔꯝ ꯄꯨꯡ ꯃꯔꯤ ꯃꯉꯥ ꯑꯗꯥꯏ ꯐꯥꯎꯕ ꯑꯗꯨꯝ ꯍꯥꯡꯉꯦ

ꯑꯥ ꯁꯥꯒꯨꯝꯕꯗꯤ ꯖꯨꯗꯒꯤꯗꯤ ꯂꯩꯕꯗꯤ ꯌꯥꯔꯣꯏ ꯍꯥꯏꯗꯤ ꯁꯥ ꯅꯨꯡ ꯁꯥ ꯌꯣꯟꯕ ꯁꯥ ꯂꯩꯕ ꯍꯥꯏꯗꯤ ꯃꯁꯤ ꯑꯥꯏꯟꯅ ꯌꯥꯗꯕ ꯊꯕꯛꯅꯦꯕꯀꯣ ꯁꯤꯗꯤ ꯃꯌꯥꯝꯅ ꯁꯨꯝ ꯌꯦꯡꯅꯅꯕ ꯈꯣꯠꯅꯅꯕ ꯀꯟꯅꯅꯕꯒꯤꯗꯃꯛ ꯊꯝꯕꯅꯦꯕ ꯑꯗꯨꯅ ꯂꯩꯕ ꯈꯣꯠꯄꯗꯤ ꯌꯥꯔꯔꯣꯏ ꯁꯣꯝꯒꯤ ꯆꯥꯅꯕꯔꯣ ꯀꯩꯅꯣ ꯑꯣ ꯑꯗꯨꯒꯤꯗꯤ ꯌꯥꯔꯔꯣꯏ ꯑꯥ ꯑꯥ